ꯑꯔꯥꯏꯕ ꯊꯕꯛ ꯅꯠꯇꯦ ꯃꯁꯤ ꯑꯃꯔꯣꯝꯗ ꯍꯥꯏꯔꯒꯗꯤ ꯈꯨꯠ ꯌꯥꯝꯅ ꯆꯪꯕ ꯄꯥꯡꯒꯜ ꯌꯥꯝꯅ ꯆꯪꯕ ꯀꯣꯛ ꯌꯥꯝꯅ ꯆꯪꯕ ꯍꯣꯠꯅꯕ ꯀꯟꯕ ꯃꯊꯧ ꯇꯥꯏ ꯑꯩꯈꯣꯏꯒꯤ ꯂꯝꯗꯝ ꯑꯁꯤꯗꯗꯤ ꯑꯌꯥꯝꯕꯅ ꯁꯥ ꯑꯁꯤ ꯄꯨꯟꯁꯤꯟꯂꯒ ꯅꯠꯇ꯭ꯔꯒ ꯃꯤꯛꯁ ꯑꯞ ꯇꯧꯔꯒ ꯂꯣꯏꯅꯗꯦ ꯑꯗꯨꯒ ꯑꯩꯍꯥꯛꯀꯤ ꯑꯣꯏꯅꯗꯤ ꯌꯦꯟ ꯅꯠꯇ꯭ꯔꯒ ꯂꯣꯏꯈꯤꯕ ꯁꯥ ꯑꯃꯈꯛ ꯂꯣꯏꯕꯅ ꯍꯦꯟꯅ ꯐꯩ ꯍꯥꯏꯅ ꯈꯟꯖꯩ ꯌꯦꯟ ꯂꯣꯏꯅꯕꯒꯤꯗꯃꯛꯇ ꯑꯩꯈꯣꯏꯅ ꯌꯦꯟꯒꯤ ꯊꯧꯔꯥꯡ ꯇꯧꯕ ꯃꯇꯝꯗ ꯌꯦꯟꯒꯣꯟ ꯁꯥꯕꯤꯗꯨꯅ ꯌꯦꯟꯒꯣꯟ ꯑꯗꯨꯗ ꯌꯦꯟ ꯃꯆꯥ ꯈꯔ ꯂꯧꯗꯨꯅ ꯑꯍꯥꯟꯕꯗ ꯌꯦꯟꯁꯤꯡ ꯑꯗꯨꯕꯨ ꯆꯥꯎꯅꯕ ꯌꯣꯛꯄ ꯃꯇꯝꯗ ꯌꯦꯟꯒꯣꯟ ꯑꯗꯨꯗ ꯑꯩꯈꯣꯏꯅ ꯃꯐꯝ ꯆꯥꯅ ꯌꯦꯟꯁꯤꯡ ꯑꯗꯨꯕꯨ ꯂꯨꯅ ꯅꯥꯟꯅ ꯂꯩꯅꯕꯒꯤꯗꯃꯛꯇ ꯅꯨꯡꯇꯤꯒꯤ ꯁꯤꯠꯄ ꯁꯦꯡꯕ ꯇꯧꯕꯤꯒꯅꯤ ꯃꯩ ꯊꯥꯟꯕꯤꯒꯅꯤ ꯌꯦꯟ ꯃꯊꯤ ꯁꯦꯡꯒꯅꯤ ꯅꯨꯡꯇꯤꯒꯤ ꯑꯗ ꯍꯥꯏꯔꯤꯕ ꯌꯦꯟꯁꯤꯡ ꯑꯗꯨ ꯑꯩꯈꯣꯏꯅ ꯆꯥꯎꯔꯥꯛꯅ ꯆꯥꯎꯔꯛꯄ ꯃꯄꯨꯡ ꯐꯥꯔꯛꯄ ꯃꯇꯝꯗ ꯊꯥꯔꯇꯤ ꯇꯨ ꯐꯣꯔꯇꯤ ꯐꯥꯏꯚ ꯗꯦꯖ ꯆꯪꯅꯤ ꯑꯗꯣ ꯌꯦꯟꯁꯤ ꯃꯆꯥ ꯑꯣꯏꯅ ꯂꯧꯕ ꯃꯇꯝꯗ ꯑꯩꯈꯣꯏꯅ ꯂꯨꯄꯥ ꯆꯥꯝꯃꯗꯒꯤꯅ ꯆꯍꯨꯝ ꯐꯥꯎꯕꯗ ꯂꯧꯅꯩ ꯑꯗꯨꯒ ꯌꯦꯟ ꯑꯗꯨꯅ ꯆꯥꯎꯔꯛꯂꯒ ꯃꯄꯨꯡ ꯐꯥꯔꯛꯑꯕ ꯃꯇꯝꯗ ꯌꯦꯟꯁꯦ ꯆꯥꯇ꯭ꯔꯨꯛ ꯆꯥꯇ꯭ꯔꯦꯠ ꯅꯠꯇ꯭ꯔꯒ ꯀꯦ ꯖꯤꯗ ꯂꯨꯄꯥ ꯆꯅꯤ ꯆꯍꯨꯝ ꯑꯗꯨꯃꯥꯏꯅ ꯑꯗꯨꯒꯤ ꯆꯥꯡꯗ ꯆꯠꯅꯩ ꯀꯔꯤꯒꯨꯝꯕ ꯑꯩꯍꯥꯛꯅ ꯌꯦꯟ ꯇꯔꯥꯈꯛ ꯂꯧꯔꯨꯔꯒ ꯅꯨꯃꯤꯠ ꯅꯤꯐꯨ ꯃꯉꯥꯅꯤ ꯆꯪꯅ ꯌꯦꯟ ꯑꯗꯨ ꯂꯣꯏꯕ ꯃꯇꯝꯗ ꯌꯦꯟ ꯇꯔꯥ ꯑꯗꯨ ꯂꯧꯕ ꯃꯇꯝꯗ ꯂꯨꯄꯥ ꯂꯤꯁꯤꯡ ꯑꯃ ꯌꯧꯗꯦ ꯑꯗꯨꯕꯨ ꯌꯦꯟ ꯑꯗꯨꯕꯨ ꯆꯥꯎꯅꯕꯒꯤꯗꯃꯛ ꯆꯥꯎꯅꯕ ꯃꯇꯝꯗ ꯑꯩꯍꯥꯛꯅ ꯆꯪꯈꯤꯕ ꯑꯩꯒꯤ ꯄꯥꯡꯒꯜ ꯑꯩꯒꯤ ꯄꯩꯁꯥ ꯑꯩꯒꯤ ꯃꯇꯝ ꯑꯗꯨ ꯄꯨꯝꯅꯃꯛꯁꯤꯡ ꯑꯗꯨ ꯄꯨꯟꯁꯤꯟꯂꯒ ꯑꯩꯍꯥꯛꯇ ꯑꯗꯨꯝ ꯄ꯭ꯔꯣꯐꯤꯠ ꯂꯩ ꯑꯗꯣ ꯂꯨꯄꯥ ꯂꯤꯁꯤꯡ ꯑꯃꯒꯤ ꯌꯦꯟ ꯂꯧꯈꯤꯕ ꯑꯁꯤꯅ ꯑꯩꯉꯣꯟꯗ ꯂꯨꯄꯥ ꯂꯤꯁꯤꯡ ꯇꯔꯥꯒꯤ ꯌꯦꯟ ꯆꯣꯡꯊꯣꯛꯍꯟꯕ ꯌꯥꯏ